ꯑꯩ ꯏꯁꯥ ꯄꯣꯛꯄ ꯅꯨꯃꯤꯠ ꯐꯥꯔꯁ ꯅꯕꯦꯝꯕꯔ ꯅꯥꯏꯟꯇꯤꯟ ꯁꯤꯛꯁꯇꯤ ꯑꯩ ꯏꯁꯥꯒꯤ ꯂꯨꯍꯣꯡꯈꯤꯕ ꯅꯨꯃꯤꯠ ꯑꯥꯏꯠ ꯃꯥꯔꯁ ꯅꯥꯏꯟꯇꯤꯟ ꯑꯥꯏꯇꯤ ꯁꯤꯛꯁ ꯑꯩꯒꯤ ꯏꯆꯥꯅꯨꯄꯥ ꯑꯍꯟ ꯄꯣꯛꯄ ꯊꯥꯔꯇꯤꯟ ꯐꯦꯕꯋꯥꯔꯤ ꯅꯥꯏꯟꯇꯤꯟ ꯑꯩꯇꯤ ꯁꯕꯦꯟ ꯑꯩꯒꯤ ꯑꯅꯤꯁꯨꯕ ꯏꯆꯥꯅꯨꯄꯥ ꯄꯣꯛꯄꯒꯤ ꯅꯨꯃꯤꯠ ꯐꯤꯞꯇꯤꯟ ꯇꯦꯟ ꯅꯥꯏꯟꯇꯤꯟ ꯑꯥꯏꯇꯤ ꯑꯥꯏꯠ ꯑꯩꯒꯤ ꯏꯆꯥꯅꯨꯄꯤ ꯄꯣꯛꯄꯒꯤ ꯅꯨꯃꯤꯠ ꯇꯥꯡ ꯇꯣꯏꯟꯇꯤ ꯑꯥꯏꯠ ꯅꯥꯏꯟ ꯅꯥꯏꯟꯇꯤꯟ ꯅꯥꯏꯟꯇꯤ ꯇꯨ